ꯑꯥꯔꯠꯁ ꯑꯦꯟ ꯀ꯭ꯔꯥꯐ ꯍꯥꯏꯕꯁꯤꯗꯩꯗ ꯆꯪꯉꯤꯕ ꯄꯣꯠꯁꯦ ꯑꯩꯈꯣꯏꯅ ꯀꯧꯅꯥꯅ ꯁꯥꯕ ꯄꯣꯠ ꯍꯥꯏꯔꯁꯤ ꯀꯧꯅꯥꯅ ꯁꯥꯕꯁꯤꯗꯩꯗ ꯀꯧꯅꯥꯁꯦ ꯑꯩꯈꯣꯏꯅ ꯊꯥꯔꯅꯤ ꯃꯣꯏꯕꯨ ꯆꯥꯎꯍꯜꯂꯅꯤ ꯃꯄꯨꯡ ꯐꯥꯔ ꯀꯥꯟꯁꯤꯗꯩꯗ ꯃꯥꯕꯨ ꯂꯦꯟꯊꯠꯂꯦ ꯍꯥꯏꯔꯦꯔꯒ ꯀꯪꯍꯜꯂꯦꯔꯒ ꯑꯩꯈꯣꯏꯅ ꯐꯛ ꯁꯥꯔꯁꯨ ꯌꯥꯔꯦ ꯕꯦꯛ ꯁꯥꯔꯁꯨ ꯌꯥꯔꯦ ꯕꯦꯛ ꯑꯣꯏꯅ ꯍꯥꯏꯔꯒꯗꯤ ꯕꯦꯛꯁꯤꯗꯩꯗ ꯕꯥꯖꯥꯔꯒꯤ ꯕꯦꯛ ꯍꯥꯏꯕ ꯑꯃ ꯃꯅꯤ ꯕꯦꯒ ꯍꯥꯏꯕ ꯑꯃ ꯗꯦꯀꯣꯔꯦꯁꯟꯒꯤ ꯍꯥꯏꯕ ꯑꯃ ꯑꯩꯈꯣꯏꯅ ꯃꯈꯟ ꯃꯈꯟ ꯗꯤꯖꯥꯏꯟ ꯃꯌꯥꯝ ꯑꯃ ꯁꯥꯕ ꯌꯥꯏꯕ ꯀꯧꯅꯥꯅ ꯃꯗꯩꯗꯨꯗꯩꯗ ꯑꯩꯈꯣꯏꯅ ꯀꯧꯅꯥꯅ ꯁꯥꯕ ꯄꯣꯠꯁꯤꯗꯩꯗ ꯄꯦꯟ ꯇꯧꯕ ꯌꯥꯏ ꯃꯆꯨ ꯁꯪꯕ ꯌꯥꯏ ꯀꯧꯅꯥꯅ ꯁꯥꯕ ꯕꯦꯒꯇ ꯂꯩꯔꯣꯡ ꯃꯌꯥꯝ ꯑꯃ ꯌꯦꯛꯑ ꯌꯦꯛꯑꯒ ꯁꯦꯝꯕꯁꯨ ꯌꯥꯏ ꯀꯧꯅꯥꯅ ꯂꯩ ꯁꯥꯔꯒ ꯀꯧꯅꯥꯗꯨꯗ ꯑꯗꯨꯝ ꯅꯞꯄꯒ ꯄꯦꯟ ꯇꯧꯁꯜꯂ ꯀꯥꯟꯗꯗꯤ ꯌꯥꯝꯅ ꯐꯖꯕ ꯄꯣꯠ ꯑꯃ ꯑꯣꯏꯅ ꯊꯣꯛꯏ